ꯑꯩꯅ ꯑꯥꯃꯥꯖꯣꯟꯗꯒꯤ ꯏꯁꯀꯤꯟ ꯁꯥꯏꯟ ꯑꯃꯈꯛꯇ ꯀꯛꯆꯩ ꯃꯃꯜꯅ ꯆꯥꯝꯃ ꯌꯥꯡꯈꯩ ꯄꯤ ꯅꯨꯃꯤꯗꯥꯡ ꯈꯨꯗꯤꯡꯒꯤ ꯃꯥꯏ ꯆꯥꯝꯊꯣꯛꯂꯒ ꯈꯨꯠꯅ ꯐꯨꯠ ꯐꯨꯠ ꯊꯤꯜꯂꯒ ꯈꯨꯠꯌꯥꯏꯁꯤꯅ ꯇꯩꯊꯣꯛꯏ ꯃꯃꯜ ꯃꯃꯜꯒ ꯑꯃꯗꯤ ꯄꯣꯠꯇꯨꯒ ꯄꯣꯠꯇꯨꯅ ꯍꯦꯟꯅ ꯐꯕ ꯍꯦꯜꯂꯦ ꯆꯥꯟꯅꯗ꯭ꯔꯦ ꯑꯩꯒꯤ ꯃꯥꯏꯗ ꯐꯨꯠ ꯐꯨꯠ ꯊꯤꯜꯂꯒ ꯑꯃꯨ ꯑꯃꯨꯕ ꯂꯩꯔꯝꯕ ꯑꯃꯗꯤ ꯃꯥꯏꯗ ꯃꯤꯠꯈꯥ ꯃꯨꯕ ꯂꯣꯏꯅꯃꯛ ꯐꯔꯦ ꯑꯩꯒꯤ ꯃꯥꯏꯗ ꯌꯥꯝꯅ ꯆꯥꯅꯖꯕ ꯍꯥꯏꯕꯗꯨ ꯊꯣꯛꯂꯦ